ꯁꯤꯕꯨ ꯀꯥꯛꯆꯤꯡ ꯕꯖꯥꯔꯒꯤ ꯉꯥ ꯌꯣꯟꯕ ꯀꯩꯅꯣꯗꯣ ꯅꯠꯇ꯭ꯔꯣ ꯈꯣꯡꯅꯥꯡ ꯃꯔꯤ ꯐꯥꯡꯕꯒꯤ ꯉꯥ ꯌꯣꯜꯂꯤꯗꯣ ꯆꯥꯎꯕ ꯆꯥꯎꯕ ꯐꯦꯁꯤꯌꯦꯜ ꯂꯩꯕꯗꯣ ꯑꯣ ꯀꯩꯅꯣ ꯑꯩꯈꯣꯏꯒꯤꯁꯤꯕꯨ ꯉꯥꯍꯩ ꯉꯥꯍꯩ ꯀꯩꯀꯩ ꯉꯥ ꯂꯩꯒꯗ꯭ꯔꯥ ꯑꯇꯣꯞꯄ ꯀꯩꯀꯩ ꯀꯦꯖꯤꯁꯤ ꯀꯨꯟ ꯃꯨꯛꯇꯪ ꯂꯧꯒꯦ ꯇꯧꯕ ꯂꯥꯛꯏꯕ ꯂꯥꯛꯏꯕ ꯂꯥꯛꯏ ꯁꯟꯗꯦꯁꯦ ꯑꯁꯤꯗ ꯑꯥ ꯁꯟꯗꯦ ꯑꯥ ꯀꯦꯖꯤ ꯀꯨꯟꯃꯨꯛ ꯂꯧ ꯌꯥꯒꯗ꯭ꯔꯥ ꯅꯠꯇ꯭ꯔꯒꯅ ꯑꯗꯨꯗꯩ ꯈꯔ ꯍꯣꯡꯕꯁꯨ ꯂꯩꯒꯗ꯭ꯔꯥ ꯉꯥꯁꯦ ꯂꯩꯔꯒꯗꯤ

ꯑꯣ ꯀꯩꯅꯣ ꯒ꯭ꯂꯥꯁ ꯀꯞꯅ ꯀꯦꯖꯤ ꯀꯌꯥꯃꯨꯛ ꯑꯣꯏꯕ ꯑꯣ ꯄꯨꯛꯂꯥꯎꯕꯤꯗꯤ ꯀꯌꯥꯃꯨꯛ ꯂꯩꯒꯦ ꯋꯥꯟ ꯁꯦꯚꯦꯟꯇꯤ ꯑꯣ ꯃꯥꯅꯗꯤ ꯈꯤꯇꯪ ꯍꯣꯡꯉꯦ ꯉꯥꯍꯩꯁꯤꯗꯤ ꯀꯌꯥꯃꯨꯛ ꯂꯩꯕ ꯉꯥꯍꯩꯁꯤꯅ ꯎꯝ

ꯁꯤ ꯑꯗꯨ ꯑꯣꯖꯥ ꯑꯗꯨꯝ ꯄꯤꯕꯤ ꯌꯥꯗꯣꯏꯔꯥ ꯅꯠꯇ꯭ꯔꯒꯅ ꯍꯧꯖꯤꯛꯀꯤ ꯀꯩꯅꯣꯁꯤꯗ ꯑꯗꯨꯝ ꯀꯛꯇꯕꯤꯗꯔꯥ ꯄꯩꯁꯥ ꯑꯣ ꯑꯣꯖꯥ ꯑꯣ ꯑꯗꯨꯗꯤ ꯑꯣ ꯄꯨꯛꯂꯥꯎꯕꯤꯅ ꯋꯥꯟ ꯁꯦꯚꯦꯟꯇꯤ ꯄꯨꯀꯂꯥꯎꯕꯤ ꯋꯥꯟ ꯁꯦꯚꯦꯟꯇꯤꯁꯤ ꯀꯛ ꯀꯥꯟꯗ ꯄꯩꯁꯥ ꯀꯌꯥꯃꯨꯛ ꯑꯗꯨꯝ ꯁꯥꯗꯣꯏꯅꯣ ꯀꯦꯖꯤꯗ ꯀꯨꯟ ꯀꯨꯟ ꯍꯥꯏꯇꯥꯔꯦ ꯑꯣ ꯇꯨꯡꯍꯟꯕꯤ ꯐꯪꯕ ꯍꯥꯏꯁꯤ ꯇꯨꯡꯍꯟꯕꯤꯁꯤ ꯃꯆꯥ ꯑꯣꯏꯕ꯭ꯔꯥ ꯑꯆꯧꯕ ꯑꯣꯏꯕ꯭ꯔꯥ ꯑꯣ ꯀꯦꯖꯤꯗ ꯑꯗꯨꯗꯤ ꯀꯌꯥꯃꯨꯛꯀ ꯂꯩꯒꯦ ꯑꯇꯣꯞꯄ ꯉꯥ ꯍꯥꯏꯗꯤ ꯂꯩꯇꯦꯀꯣ ꯑꯗꯨꯁꯨ ꯁꯃꯨꯗ꯭ꯔꯒꯤ ꯉꯥꯒꯨꯝꯕ ꯂꯩꯗꯅ ꯈꯔ ꯆꯥꯎꯕ ꯑꯆꯧꯕ ꯍꯣꯏ

ꯑꯣ ꯑꯣ ꯗꯨꯀꯥꯟꯗꯤ ꯄꯨꯡ ꯀꯌꯥꯗꯩ ꯍꯥꯡꯕꯅꯣ ꯄꯨꯡ ꯀꯌꯥꯗꯩ ꯀꯌꯥꯕꯣꯛꯅꯣ ꯅꯣꯏꯅ ꯍꯥꯡꯉꯤꯁꯦ

ꯑꯣ ꯑꯗꯨꯗꯤ ꯍꯌꯦꯡ ꯏꯇꯩꯃ ꯁꯟꯗꯦ ꯅꯨꯃꯤꯗꯥꯡꯒꯤꯅꯦꯕ ꯑꯗꯨꯅ ꯍꯌꯦꯡ ꯅꯨꯃꯤꯗꯥꯡ ꯁꯟꯗꯦ ꯅꯨꯃꯤꯗꯥꯡ ꯋꯥꯏꯔꯝꯗꯣ ꯑꯗꯨꯗ ꯀꯩꯅꯣꯗꯣ ꯄꯨꯛꯂꯥꯎꯕꯤꯗꯣ ꯀꯦꯖꯤ ꯀꯩꯅꯣ ꯑꯣꯏꯅ ꯂꯧꯔꯒꯦ ꯀꯨꯟꯊ꯭ꯔꯥ ꯃꯨꯛꯀꯤ ꯆꯥꯡ ꯑꯗꯨꯃꯥꯏꯅ

ꯀꯩꯅꯣꯗꯨꯁꯨ ꯑꯗꯨꯝ ꯅꯣꯡꯃ ꯋꯥꯠꯂꯤꯉꯩꯗꯁꯨ ꯑꯗꯨꯝ ꯍꯥꯏꯖꯔꯛꯑꯒꯦ ꯑꯗꯨꯒ ꯑꯁꯦꯝꯕꯗꯨꯗ ꯑꯗꯨꯝ ꯇꯧꯔꯁꯤ ꯑꯗꯨꯃꯥꯏꯅ ꯍꯣ ꯑꯗꯨꯝ ꯑꯗꯨꯒꯤꯗꯤ ꯅꯣꯡꯃ ꯋꯥꯠꯂꯤꯉꯩ ꯐꯣꯟ ꯇꯧꯖꯔꯛꯑꯒ ꯑꯗꯨꯝ ꯂꯥꯛꯆꯔꯒꯦ ꯑꯗꯨꯗꯤ ꯑꯣ ꯊꯝꯖꯔꯦ ꯑꯗꯨꯗꯤ ꯎꯝ